ꯆꯍꯤ ꯈꯔꯒꯤ ꯃꯃꯥꯡꯗꯗꯤ ꯑꯔꯤꯕ ꯃꯣꯕꯥꯏꯜꯁꯤꯡꯁꯦ ꯑꯩꯈꯣꯏꯅ ꯀꯤꯄꯦꯗ ꯀꯨꯝꯕ ꯑꯗꯒꯤ ꯐꯣꯜꯗꯤꯡꯒꯨꯝꯕ ꯑꯁꯤꯒꯨꯝꯕ ꯌꯥꯝ ꯁꯤꯖꯤꯟꯅꯔꯝꯃꯤ ꯃꯔꯛꯇꯨꯗꯤ ꯐꯣꯟ ꯇꯧꯕ ꯑꯗꯒꯤ ꯀꯦꯃꯦꯔꯥ ꯒꯨꯝꯕꯁꯨ ꯌꯥꯝ ꯌꯥꯎꯔꯝꯗꯦ ꯑꯔꯤꯕꯁꯤꯗꯤ ꯑꯗꯒꯤ ꯑꯅꯧꯕ ꯊꯣꯛꯂꯛꯄꯁꯤꯗꯗꯤ ꯀꯦꯃꯦꯔꯥ ꯈꯔ ꯌꯥꯎꯕ ꯍꯧꯔꯛꯑꯦ ꯑꯗꯒꯤ ꯇꯁ ꯏꯁꯀ꯭ꯔꯤꯟ ꯇꯧꯔꯛꯑꯦ ꯐ꯭ꯔꯟ ꯀꯦꯃꯦꯔꯥ ꯕꯦꯛ ꯀꯦꯃꯦꯔꯥ ꯌꯥꯎꯔꯛꯑꯦ ꯑꯗꯒꯤ ꯃꯌꯥꯝ ꯑꯅꯧ ꯑꯅꯧꯕ ꯐꯤꯆꯔ ꯃꯌꯥꯝ ꯍꯥꯞꯆꯤꯜꯂꯛꯑꯦ ꯍꯥꯏꯇꯥꯔꯦꯀꯣ ꯑꯗꯩ ꯍꯧꯖꯤꯛꯀꯥꯟꯗꯤ ꯂꯣꯀꯦꯁꯟꯁꯨ ꯍꯥꯞꯄ ꯌꯥꯔꯦ ꯑꯗꯒꯤ ꯃꯣꯕꯥꯏꯜꯁꯤꯗ ꯀꯝꯄꯨꯇꯔ ꯑꯃꯅ ꯇꯧ ꯊꯕꯛ ꯌꯥꯕ ꯑꯅꯝꯕ ꯂꯣꯏ ꯇꯧꯕ ꯌꯥꯔꯦ ꯑꯔꯤꯕꯒ ꯌꯦꯡꯅꯔꯒꯗꯤ ꯌꯥꯝ ꯑꯦꯗꯕꯥꯟꯁ ꯑꯣꯏꯔꯛꯑꯦ ꯍꯥꯏꯇꯥꯔꯦꯀꯣ ꯑꯗꯒꯤ ꯍꯧꯖꯤꯛꯀꯤ ꯅꯦꯠꯋꯥꯛ ꯀꯅꯦꯛꯁꯟꯁꯤ ꯌꯥꯝ ꯊꯧꯕ ꯑꯣꯏꯔꯦ ꯍꯧꯖꯤꯛꯇꯤ ꯑꯩꯈꯣꯏ ꯐꯥꯏꯕ ꯖꯤꯁꯨ ꯌꯧꯔꯦ ꯑꯩꯈꯣꯏꯒꯤ ꯃꯐꯝꯁꯤꯗ ꯅꯍꯥꯟꯋꯥꯏꯗꯤ ꯑꯩꯈꯣꯏ ꯇꯨ ꯖꯤ ꯈꯛꯇ ꯂꯩꯔꯝꯕꯅꯤ ꯇꯨ ꯖꯤ ꯂꯩꯔꯝꯃꯤ ꯑꯗꯒꯤ ꯀꯩꯅꯣ ꯇꯧꯔꯝꯃꯤ ꯌꯥꯝ ꯇꯞꯄ ꯃꯇꯝ ꯑꯣꯏꯔꯝꯃꯤ ꯀꯩꯅꯣ ꯑꯩꯈꯣꯏꯒꯤ ꯀꯔꯤ ꯍꯥꯏꯔꯅꯤ ꯌꯥꯝ ꯇꯞꯄꯝꯃꯤ ꯃꯣꯕꯥꯏꯜꯁꯤ ꯅꯨꯡꯉꯥꯏꯔꯝꯗꯦ ꯃꯐꯝ ꯈꯔ ꯆꯠꯄ ꯃꯇꯝꯗ ꯃꯣꯕꯥꯏꯜꯁꯤ ꯑꯁ ꯅꯦꯠꯋꯥꯛ ꯐꯪꯗꯦ ꯈꯣꯠꯇꯦ ꯇꯧꯔꯝꯃꯤ ꯍꯧꯖꯤꯛꯇꯤ ꯅꯦꯠꯋꯥꯛ ꯐꯪꯗꯕ ꯃꯐꯝꯁꯤ ꯏꯂꯩꯕꯨ ꯂꯩꯁꯤꯜꯂꯛꯇ꯭ꯔꯦ ꯁꯨꯝ ꯌꯦꯡꯉꯒ ꯍꯥꯏꯔꯗꯤ ꯑꯗꯨꯒꯤ ꯌꯥꯝ ꯅꯨꯡꯉꯥꯏꯔꯦ ꯑꯗꯒꯤ ꯑꯩꯒꯤ ꯍꯧꯖꯤꯛꯀꯤ ꯖꯤꯝꯁ ꯑꯩꯅ ꯁꯤꯖꯤꯟꯅꯕ ꯃꯣꯕꯥꯏꯜ ꯁꯤꯝ ꯍꯥꯏꯔꯒꯗꯤ ꯑꯩꯒꯤ ꯖꯤꯌꯣꯁꯤ ꯁꯤꯖꯤꯟꯅꯩꯀꯣ ꯑꯗꯨꯒ ꯑꯩꯅ ꯆꯍꯤ ꯊꯥꯗ ꯑꯩꯅ ꯋꯥꯟ ꯐꯣꯔ ꯅꯥꯏꯟ ꯋꯥꯟ ꯐꯣꯔ ꯅꯥꯏꯟ ꯔꯨꯄꯤꯁ ꯄꯤꯕ ꯔꯤꯆꯥꯔꯖ ꯑꯃ ꯇꯧꯋꯤ ꯑꯁꯤ ꯅꯣꯡꯃꯗ ꯋꯥꯟ ꯖꯤꯕꯤ ꯄꯔ ꯗꯦ ꯍꯥꯏꯔꯒ ꯀꯩꯅꯣ ꯃꯣꯏꯅ ꯀꯩꯅꯣ ꯄꯤꯕꯤ ꯑꯩꯈꯣꯏꯒꯤ ꯗꯥꯇꯥꯁꯤ ꯄꯤ ꯁꯤꯁꯦ ꯑꯩ ꯔꯤꯆꯥꯔꯖ ꯇꯧꯖꯩ